ꯃꯅꯤꯄꯨꯔꯁꯦ ꯑꯄꯤꯛꯄ ꯃꯐꯝ ꯑꯣꯏꯔꯁꯨ ꯍꯥꯏꯗꯤ ꯆꯠꯄꯒꯤ ꯃꯐꯝ ꯑꯗꯨꯛꯀꯤ ꯃꯇꯤꯛ ꯇꯧꯔꯤꯁ꯭ꯠꯀꯤ ꯑꯣꯏꯅ ꯃꯐꯝ ꯑꯗꯨꯛꯀꯤ ꯃꯇꯤꯛ ꯌꯥꯝ ꯂꯩꯈ꯭ꯔꯦ ꯀꯛꯆꯤꯡ ꯒꯥꯔꯗꯦꯟꯗ ꯑꯣꯏꯔꯁꯨ ꯆꯨꯔꯆꯥꯟꯗꯄꯨꯔꯗ ꯒꯦꯜꯖꯥꯡ ꯌꯦꯡꯕ ꯆꯠꯄ ꯃꯣꯔꯦ ꯑꯗꯩꯗꯤ ꯃꯣꯏꯔꯥꯡꯗ ꯃꯣꯏꯔꯥꯡꯗ ꯌꯥꯝ ꯆꯠꯅꯕ ꯍꯥꯏꯔꯗꯤ ꯃꯣꯏꯔꯥꯡꯗꯗꯤ ꯂꯣꯛꯇꯥꯛ ꯁꯦꯟꯗ꯭ꯔꯥ ꯑꯗꯩ ꯈꯣꯡꯖꯣꯝ ꯃꯦꯃꯣꯔꯤꯌꯦꯜ ꯋꯥꯔ ꯌꯥꯝꯅ ꯃꯅꯤꯄꯨꯔꯒꯤ ꯃꯃꯤꯡ ꯌꯥꯝ ꯆꯠꯄ ꯃꯐꯝ ꯑꯃꯅꯤ ꯑꯗꯨꯒ ꯅꯨꯄꯤ ꯂꯥꯜ ꯀꯪꯂꯥ ꯑꯗꯣ ꯌꯥꯝ ꯌꯦꯡꯕ ꯌꯥꯝ ꯆꯠꯂꯦ ꯑꯗꯨꯒ ꯂꯩꯃꯔꯥꯝꯔꯣꯝꯗꯅ ꯁꯨꯝ ꯋꯥꯇꯔ ꯐꯣꯜ ꯒꯨꯝꯕ ꯀꯩꯀꯩꯒꯨꯝꯕꯁꯤ ꯌꯦꯡꯕꯁꯨ ꯌꯥꯝ ꯆꯠꯄ ꯌꯥꯔꯦ ꯑꯗꯨꯒ ꯑꯟꯗ꯭ꯔꯣꯗ ꯆꯠꯂꯒꯅ ꯑꯟꯗ꯭ꯔꯣꯒꯨꯝꯕꯁꯤꯗꯤ ꯍꯥꯏꯗꯤ ꯂꯥꯏꯐꯝꯒꯨꯝꯕꯅꯤ ꯍꯥꯏꯅꯩ ꯑꯗꯣ ꯑꯩꯗꯤ ꯍꯥꯏꯗꯤ ꯉꯁꯤꯐꯥꯎ ꯃꯨꯠꯇ꯭ꯔꯤꯕ ꯃꯩ ꯆꯥꯛꯑꯒ ꯂꯩ ꯍꯥꯏ ꯑꯟꯗ꯭ꯔꯣꯁꯤꯗ ꯍꯥꯏꯗꯤ ꯁꯤꯟꯅ ꯁꯤꯟꯅꯔꯒ ꯍꯥꯏꯗꯤ ꯃꯐꯝ ꯊꯥ ꯑꯗꯨꯒꯨꯝꯕꯁꯨ ꯌꯦꯡꯕ ꯌꯥꯝ ꯆꯠꯅꯩ ꯃꯤꯁꯦ ꯑꯗꯨꯒ ꯃꯅꯤꯄꯨꯔꯗ ꯍꯥꯏꯗꯤ ꯂꯥꯏꯐꯝ ꯍꯥꯏꯗꯤ ꯂꯥꯏꯐꯥꯝ ꯌꯝ ꯂꯩꯕꯅꯤꯅ ꯂꯥꯏꯐꯝꯁꯤꯡꯒꯨꯝꯕꯗ ꯈꯨꯔꯨꯝꯕ ꯆꯠꯄꯗ ꯑꯣꯏꯔꯁꯨ ꯍꯥꯏꯗꯤ ꯁꯨꯝ ꯑꯩꯈꯣꯏꯅ ꯂꯥꯏ ꯊꯥꯖꯕꯒꯤ ꯍꯥꯏꯗꯤ ꯁꯨꯝ ꯈꯨꯔꯨꯝꯕ ꯆꯠꯄꯗ ꯑꯣꯏꯔꯁꯨ ꯌꯥꯝ ꯂꯩ ꯑꯗꯨꯒ ꯇꯣꯔꯤꯁ ꯑꯃꯅ ꯆꯠꯄꯒꯤ ꯚꯔꯥ ꯆꯥꯕ ꯊꯛꯄꯗ ꯅꯨꯃꯤꯠ ꯑꯃꯗ ꯂꯤꯁꯤꯡ ꯑꯍꯨꯝꯒꯤ ꯆꯥꯡꯗꯤ ꯆꯪꯕ ꯌꯥꯏ